ꯑꯩꯅ ꯆꯥꯛꯌꯦꯟꯁꯥꯡ ꯊꯣꯡꯕ ꯍꯩꯅꯕꯒꯤꯗꯃꯛꯇ ꯏꯃꯥ ꯏꯃꯥꯈꯣꯏ ꯏꯆꯦꯈꯣꯏꯅ ꯆꯥꯛ ꯊꯣꯡꯕ ꯃꯇꯝꯗ ꯑꯩꯅ ꯆꯪꯁꯤꯜꯂꯒ ꯃꯇꯦꯡ ꯄꯥꯡꯕ ꯑꯗꯨꯃꯥꯏꯅ ꯇꯧꯏ ꯑꯗꯨꯒ ꯏꯆꯦꯈꯣꯏ ꯏꯃꯥꯈꯣꯏ ꯂꯩꯇꯕ ꯅꯨꯃꯤꯠꯇꯁꯨ ꯑꯩꯅ ꯑꯗꯨꯝ ꯊꯣꯡꯕ ꯈꯣꯠꯄ ꯇꯧꯏ ꯍꯥꯏꯕꯗꯤ ꯑꯩꯅ ꯆꯥꯛꯊꯣꯡꯕ ꯍꯩꯅꯕꯒꯤꯗꯃꯛꯇ ꯆꯥꯛꯊꯣꯡ ꯃꯇꯝꯗ ꯏꯆꯦꯈꯣꯏ ꯏꯃꯥꯈꯣꯏꯅ ꯑꯩꯒꯤ ꯑꯁꯣꯏꯕ ꯍꯥꯏꯕꯗꯤ ꯑꯦ ꯆꯐꯨꯗ ꯆꯐꯨꯗꯅ ꯆꯥꯛ ꯊꯣꯡꯒꯗꯕꯅꯤ ꯎꯌꯥꯟꯗꯅ ꯑꯩꯈꯣꯏ ꯌꯦꯟꯁꯥꯡ ꯊꯣꯡꯒꯗꯕꯅꯤ ꯍꯥꯏꯕ ꯑꯁꯤꯅꯆꯤꯡꯕ ꯃꯌꯥꯝ ꯇꯥꯛꯄꯤ ꯑꯗꯨꯒ ꯆꯥꯛ ꯊꯣꯡꯕ ꯃꯇꯝꯗ ꯑꯩꯅ ꯆꯥꯛ ꯊꯣꯡꯕ ꯃꯇꯝꯗ ꯏꯆꯦꯈꯣꯏ ꯑꯗꯨꯗꯒꯤ ꯏꯃꯥꯈꯣꯏꯅꯁꯨ ꯇꯥꯛꯏ ꯁꯨꯃꯥꯏꯅ ꯌꯦꯟꯁꯥꯡ ꯊꯣꯡꯕꯗꯅ ꯁꯨꯃꯥꯏꯅ ꯇꯧꯔꯒ ꯊꯣꯡꯒꯗꯕꯅꯤ ꯆꯥꯛ ꯊꯣꯡꯕꯗꯅ ꯁꯨꯃꯥꯏꯅ ꯇꯧꯔꯒ ꯊꯣꯡꯒꯗꯕꯅꯤ ꯍꯥꯏꯕ ꯑꯩꯉꯣꯟꯗ ꯐꯖꯅ ꯇꯥꯛꯄꯤ ꯑꯗꯨꯅ ꯃꯔꯝ ꯑꯣꯏꯔꯒ ꯑꯩ ꯆꯥꯛ ꯊꯣꯡꯕ ꯍꯧꯖꯤꯛ ꯍꯥꯟꯅ ꯍꯩꯔꯝꯗꯕꯗꯣ ꯍꯧꯖꯤꯛꯇꯤ ꯆꯥꯛ ꯊꯣꯡꯕꯒꯤ ꯅꯤꯌꯣꯝꯁꯤ ꯈꯪꯉꯦ ꯑꯗꯨꯒ ꯌꯥꯝꯅ ꯍꯩꯕꯗꯤ ꯑꯣꯏꯗ꯭ꯔꯤ ꯑꯗꯨꯕꯨ ꯑꯩꯅ ꯆꯥꯕ ꯌꯥꯅꯕ ꯍꯥꯏꯕꯗꯤ ꯍꯩꯕ ꯍꯩꯇꯕ ꯑꯩꯅ ꯊꯣꯡꯉꯤꯕ ꯌꯦꯟꯁꯥꯡꯗꯨꯗ ꯏꯃꯥꯈꯣꯏꯅ ꯍꯥꯎꯏ ꯍꯥꯏꯔꯛꯄ ꯏꯆꯦꯈꯣꯏꯅ ꯍꯥꯎꯏ ꯍꯥꯏꯔꯛꯄꯀꯥꯟꯗ ꯑꯩ ꯌꯥꯝꯅ ꯅꯨꯡꯉꯥꯏ ꯍꯥꯏꯕꯗꯤ ꯍꯩꯇꯅ ꯑꯩꯅ ꯊꯣꯡꯉꯒ ꯃꯣꯏꯅ ꯍꯥꯎꯏꯒ ꯍꯥꯏꯔꯛꯄ ꯍꯥꯏꯕꯗꯤ ꯑꯩꯕꯨ ꯆꯥꯛ ꯊꯣꯡꯕꯗ ꯍꯥꯎꯇꯦ ꯍꯥꯏꯔꯒ ꯊꯣꯡꯍꯜꯂꯣꯏꯗꯕꯒꯤ ꯑꯗꯨꯃꯥꯏꯅ ꯇꯧꯕ ꯈꯣꯠꯄꯗꯣ ꯂꯩꯍꯟꯗꯦ ꯑꯩꯅ ꯆꯥꯛ ꯊꯣꯡꯕ ꯃꯇꯝꯗ ꯏꯃꯥꯈꯣꯏꯅꯁꯨ ꯌꯥꯝ ꯇꯥꯛꯄꯤꯕ ꯑꯗꯨꯗꯩ ꯀꯩꯅꯣ ꯇꯧꯕꯤꯕ ꯇꯧꯏ ꯑꯗꯨꯅ ꯍꯣꯋꯦꯇꯤ ꯆꯥꯛ ꯊꯣꯡꯕ ꯍꯩꯔꯛꯄ ꯃꯇꯝꯗꯗꯤ ꯌꯥꯝꯅ ꯅꯨꯡꯉꯥꯏꯔꯝꯃꯤ ꯆꯥꯛ ꯊꯣꯡꯕꯒꯤ ꯕꯤꯠꯁꯤ ꯆꯥꯛ ꯏꯁꯥꯅ ꯊꯣꯡꯉꯒ ꯏꯁꯥꯅ ꯆꯥꯕꯒꯤ ꯅꯨꯡꯉꯥꯏꯕꯁꯤꯗꯤ ꯌꯥꯝ ꯅꯨꯡꯉꯥꯏ ꯑꯗꯨꯒ ꯍꯥꯟꯅ ꯆꯥꯛ ꯌꯦꯟꯁꯥꯡ ꯊꯣꯡꯕ ꯂꯣꯏꯔꯒ ꯑꯗꯨꯗꯒꯤ ꯀꯣꯜꯂꯤꯛ ꯋꯥꯏꯔꯤꯛ ꯑꯩꯈꯣꯏ ꯁꯦꯡꯕ ꯈꯣꯠꯄ ꯇꯧꯕꯁꯤꯁꯨ ꯑꯗꯨꯝ ꯅꯨꯡꯉꯥꯏ ꯑꯩꯈꯣꯏ ꯏꯆꯦꯈꯣꯏꯅ ꯇꯧꯔꯝꯕꯗꯣ ꯑꯩꯅ ꯇꯧꯔꯀꯥꯟꯗꯗꯤ ꯏꯆꯦꯈꯣꯏꯗ ꯑꯩꯅ ꯑꯦ ꯆꯥꯛ ꯂꯣꯏꯔꯕ ꯂꯣꯏꯗ꯭ꯔꯤꯕꯒ ꯍꯪꯕꯀꯥꯟꯗ ꯏꯆꯦꯈꯣꯏꯅ ꯂꯣꯏꯗ꯭ꯔꯤ ꯈꯣꯠꯇ꯭ꯔꯤ ꯍꯥꯏꯔꯛꯄꯗ ꯑꯩꯅ ꯁꯥꯎꯕ ꯈꯣꯠꯄ ꯇꯧꯕꯗꯨ ꯑꯩ ꯏꯁꯥꯅ ꯇꯧꯔꯀꯥꯟꯗꯗꯤ ꯍꯥꯏꯕꯗꯤ ꯑꯋꯥꯕ ꯃꯈꯩꯗꯣ ꯈꯪꯉꯛꯑꯦ ꯑꯗꯨꯅ ꯆꯥꯛꯊꯣꯡꯕꯒꯤ ꯅꯤꯌꯣꯝꯁꯦ ꯈꯪꯉꯀꯥꯟꯗꯗꯤ ꯏꯆꯦꯈꯣꯏ ꯏꯃꯥꯈꯣꯏꯗ ꯑꯩꯅ ꯍꯥꯏꯔꯝꯕ ꯃꯈꯩꯗꯣ ꯍꯥꯏꯕꯗꯤ ꯑꯦ ꯑꯩꯅ ꯍꯥꯏꯔꯨꯔꯤꯁꯤ ꯌꯥꯝꯅ ꯁꯣꯏꯈꯤꯀꯣꯒꯥꯏ ꯏꯁꯥ ꯏꯇꯣꯝꯇ ꯈꯪꯉꯛꯏ ꯑꯗꯨꯒ ꯍꯧꯖꯤꯛꯇꯤ ꯆꯥꯛ ꯌꯦꯟꯁꯥꯡ ꯊꯣꯡꯕꯗ ꯍꯥꯎꯅ ꯊꯣꯡꯕꯁꯨ ꯍꯩꯔꯛꯑꯦ ꯑꯗꯨꯅ ꯏꯃꯥꯈꯣꯏꯁꯨ ꯊꯕꯛ ꯀꯣꯝꯃꯛꯑꯦ ꯀꯣꯝꯃ ꯑꯗꯨꯗꯩ ꯏꯆꯦꯈꯣꯏ ꯊꯕꯛ ꯆꯠꯅꯤꯡꯕ ꯑꯗꯨꯗꯩ ꯏꯃꯥꯈꯣꯏꯁꯨ ꯋꯥꯗ꯭ꯔꯦ ꯆꯥꯛꯊꯣꯡꯕꯒꯤ ꯑꯩꯅ ꯊꯣꯡꯕ ꯍꯩꯅꯕꯤ ꯑꯣꯏꯔꯀꯥꯟꯗꯗꯤ ꯑꯗꯨꯅ ꯃꯌꯥꯝꯅꯁꯨ ꯆꯥꯛ ꯊꯣꯡꯕ ꯈꯣꯠꯄ ꯍꯥꯏꯕꯁꯤ ꯌꯥꯝ ꯐꯩ ꯊꯣꯡꯒꯗꯕꯅꯤ ꯅꯨꯄꯥ ꯑꯃ ꯑꯣꯏꯔꯁꯨ ꯆꯥꯛ ꯊꯣꯡꯕꯒꯤ ꯍꯩꯅꯕꯤꯁꯤ ꯑꯗꯨꯃꯛ ꯍꯩꯒꯗꯕꯅꯤ ꯂꯝ ꯑꯇꯣꯞꯄ ꯑꯃ ꯆꯠꯂꯛꯄꯗ ꯆꯥꯛ ꯌꯦꯟꯁꯥꯡ ꯊꯣꯡꯕ ꯍꯩꯇꯕꯇꯥꯔꯗꯤ ꯑꯩ ꯆꯥꯛ ꯆꯥꯔꯣꯏꯗꯣꯏꯅꯤ ꯆꯔꯥ ꯍꯦꯟꯗꯣꯏꯅꯤ ꯑꯗꯨꯅ ꯊꯣꯡꯕ ꯆꯥꯛ ꯊꯣꯡꯕ ꯍꯥꯏꯕꯁꯤꯁꯨ ꯌꯥꯝ ꯃꯔꯨ ꯑꯣꯏꯕ ꯄꯣꯠꯅꯤ ꯑꯗꯨꯅ ꯂꯣꯏꯅ ꯍꯩꯒꯗꯕꯅꯤ ꯃꯤꯈꯨꯗꯤꯡꯃꯛꯅ ꯍꯥꯏꯕꯗꯤ ꯑꯩ ꯏꯇꯣꯝꯇ ꯂꯩꯔꯛꯄ ꯃꯇꯝ ꯂꯥꯏꯔꯤꯛ ꯇꯝꯃꯒ ꯂꯥꯞꯅ ꯂꯩꯕ ꯃꯇꯝꯗ ꯑꯩꯅ ꯆꯥꯛ ꯆꯥꯛ ꯊꯣꯡꯕ ꯍꯩꯇꯕ ꯇꯥꯔꯒꯗꯤ ꯑꯩ ꯆꯔꯥ ꯍꯦꯟꯅꯗꯣꯏꯅꯤ ꯑꯗꯨꯅ ꯏꯃꯥꯈꯣꯏꯅꯁꯨ ꯍꯩꯇꯕ ꯄꯣꯠꯇꯣ ꯏꯃꯥꯈꯣꯏ ꯏꯆꯦꯈꯣꯏ ꯑꯍꯩꯕ ꯏꯃꯨꯡꯒꯤ ꯃꯤꯗ ꯇꯥꯛꯍꯜꯂꯨ ꯑꯗꯨꯒ ꯀꯃꯥꯏꯅ ꯊꯣꯡꯏ ꯆꯥꯛ ꯌꯦꯟꯖꯥꯡ ꯊꯣꯡꯕ ꯍꯩꯔꯤꯕꯁꯤꯁꯨ ꯋꯥꯈꯜ ꯌꯥꯝꯅ ꯅꯨꯡꯉꯥꯏ ꯍꯥꯏꯕꯗꯤ ꯑꯁꯤ ꯍꯥꯏꯅꯤꯡꯉꯤ ꯌꯥꯔꯦ